ꯊꯧꯕꯥꯜ ꯇꯨꯔꯦꯜ ꯑꯗꯒꯤ ꯅꯝꯕꯨꯜ ꯇꯨꯔꯦꯜ ꯏꯝꯐꯥꯜ ꯇꯨꯔꯦꯜ ꯑꯗꯨꯒ ꯏꯔꯤꯜ ꯇꯨꯔꯦꯜ ꯍꯥꯏꯅ ꯂꯩ ꯍꯥꯏꯔꯤꯕ ꯇꯨꯔꯦꯜꯁꯤꯡ ꯑꯁꯤ ꯅꯝꯕꯨꯜ ꯇꯨꯔꯦꯜꯗꯤ ꯁꯤꯖꯤꯟꯅꯕ ꯌꯥꯗꯦ ꯃꯔꯝꯗꯤ ꯕꯖꯥꯔ ꯁꯝꯃ ꯆꯦꯜꯂꯛꯄꯅꯤꯅ ꯐꯠꯇ ꯍꯥꯎꯊꯤ ꯌꯥꯝꯅ ꯂꯪꯊꯩ ꯃꯔꯝ ꯑꯗꯨꯅ ꯏꯁꯤꯡ ꯑꯗꯨ ꯁꯤꯖꯤꯟꯅꯕ ꯌꯥꯗꯕꯅꯤ ꯑꯩꯈꯣꯏꯒꯤ ꯊꯧꯕꯥꯜ ꯇꯨꯔꯦꯜꯁꯨ ꯁꯤꯖꯤꯟꯅꯕꯕꯨꯗꯤ ꯌꯥꯏ ꯑꯗꯨꯕꯨ ꯌꯥꯝꯅꯗꯤ ꯃꯣꯠꯂꯤ ꯐꯤꯖꯤꯒ꯭ꯔꯤꯒꯨꯝꯕ ꯁꯤꯖꯤꯟꯅꯗ꯭ꯔꯗꯤ ꯌꯥꯗꯦ ꯁꯤꯖꯤꯟꯅꯕ ꯌꯥꯗꯕꯩ ꯃꯔꯝꯗꯤ ꯂꯩꯉꯣꯏ ꯄꯦꯛꯁꯤꯟꯕ ꯏꯟꯀꯝ ꯖꯦꯅꯦꯔꯦꯠ ꯇꯧꯅꯉꯥꯏꯒꯤ ꯍꯣꯠꯅꯕꯁꯤꯗ ꯂꯩꯉꯣꯏ ꯄꯦꯛꯄꯗ ꯂꯩꯅꯥꯡꯁꯤꯡ ꯑꯗꯨ ꯇꯥꯎꯊꯔꯛꯄꯅ ꯃꯔꯝ ꯑꯣꯏꯔꯒ ꯇꯨꯔꯦꯜ ꯑꯁꯤ ꯁꯤꯖꯤꯟꯅꯕ ꯌꯥꯗꯕꯅꯤ ꯒꯕꯔꯃꯦꯟꯒꯤ ꯃꯦꯆꯤꯟꯅꯔꯤꯁꯤꯡꯅ ꯂꯩꯉꯣꯏ ꯄꯦꯛꯄꯅꯤꯅ ꯌꯥꯝꯅ ꯃꯣꯠꯁꯜꯂꯤ ꯑꯩꯈꯣꯏꯅ ꯌꯨꯝꯗ ꯁꯤꯖꯤꯟꯅꯕꯗ ꯐꯤꯖꯤꯒ꯭ꯔꯤ ꯍꯥꯏꯔꯒ ꯁꯤꯖꯤꯟꯅꯩ

ꯗꯥꯝ ꯈꯔꯒꯤ ꯃꯃꯤꯡ ꯍꯥꯏꯔꯕꯗ ꯑꯣꯏꯅꯥꯝ ꯗꯥꯝ ꯂꯩ ꯗꯥꯝ ꯑꯁꯤꯗ ꯏꯁꯤꯡ ꯊꯠꯀꯠꯂꯒ ꯂꯧꯔꯣꯛꯄꯒꯤ ꯊꯕꯛꯁꯨ ꯇꯧꯅꯩ ꯏꯁꯤꯡ ꯆꯥꯎꯔꯛꯑꯒꯅ ꯅꯣꯡ ꯏꯁꯤꯡ ꯅꯣꯡ ꯆꯨꯔꯛꯑꯒꯅ ꯗꯥꯝꯗꯣ ꯊꯥꯗꯣꯛꯂꯤ ꯑꯗꯨꯒ ꯅꯣꯡ ꯇꯥꯔꯛꯇ꯭ꯔꯒꯅ ꯗꯥꯝ ꯑꯗꯨ ꯊꯤꯡꯒꯠꯂꯒ ꯑꯌꯥꯝꯕ ꯄ꯭ꯔꯖꯥꯁꯤꯡꯒꯤ ꯁꯥꯐꯅꯕꯒꯤꯗꯃꯛꯇ ꯊꯤꯡꯒꯠꯂꯤ ꯇꯨꯔꯦꯜꯁꯤꯡꯁꯨ ꯏꯁꯤꯡ ꯆꯥꯎꯔꯛꯂꯒꯗꯤ ꯂꯩꯅꯥꯡ ꯑꯗꯨꯝ ꯆꯦꯟꯊꯔꯛꯏ ꯃꯔꯝ ꯑꯗꯨꯅ ꯏꯁꯤꯡ ꯁꯤꯖꯤꯟꯅꯕ ꯌꯥꯗꯦ ꯁꯤꯖꯤꯟꯅꯅꯕ ꯏꯁꯤꯡꯒꯤꯗꯃꯛꯇ ꯑꯩꯈꯣꯏꯅ ꯇꯣꯇꯤꯒꯨꯝꯕ ꯑꯗꯨꯒ ꯋꯥꯇꯔ ꯁꯄ꯭ꯂꯥꯏꯗꯒꯤ ꯏꯁꯤꯡ ꯁꯤꯖꯤꯟꯅꯩ